ꯍꯜꯂꯣ ꯃꯥꯟꯅꯦ ꯍꯥꯏꯌꯨ

ꯑꯣ ꯆꯦꯡꯒꯨꯝ ꯑꯩꯈꯣꯏ ꯁꯤꯗꯤ ꯆꯨꯔꯥꯆꯥꯟꯄꯨꯔꯅꯤꯅ ꯆꯦꯡꯒꯨꯝ ꯃꯔꯥꯡ ꯀꯥꯏꯅ ꯊꯥꯏ ꯐꯪꯏ ꯑꯗꯨ ꯂꯥꯛꯑꯣ ꯀꯥꯡꯉꯧ ꯉꯧꯕ ꯉꯥ ꯊꯣꯡꯕꯗ ꯍꯥꯞꯄ ꯌꯥꯝꯅ ꯍꯥꯎꯋꯤ ꯑꯗꯒꯤ ꯆꯤꯡꯗꯁꯨ ꯃꯔꯥꯡ ꯀꯥꯏꯅ ꯍꯥꯞꯄꯤ ꯃꯔꯥꯡ ꯀꯥꯏꯅ ꯐꯪꯏ ꯀꯦꯖꯤ ꯀꯌꯥ ꯂꯧꯒꯗꯕ ꯑꯗꯨ ꯑꯩꯅ ꯍꯥꯏꯅꯤꯡꯉꯤꯁꯦ ꯑꯩꯒꯤ ꯍꯣꯇꯦꯜꯁꯤꯗꯤ ꯆꯥꯅꯉꯥꯏꯒꯤ ꯃꯊꯦꯜꯇ ꯑꯣꯏꯅ ꯁꯤꯟꯕꯅꯤꯅ ꯀꯦꯖꯤ ꯃꯁꯤꯡꯗꯨ ꯌꯥꯝꯃꯒꯗꯤ ꯐꯪꯉꯣꯏ ꯑꯗꯨꯕꯨ ꯑꯅꯛꯄ ꯕꯖꯥꯔ ꯁ꯭ꯋꯥꯏꯗꯗꯤ ꯑꯗꯨꯝ ꯆꯤꯡꯒꯤ ꯃꯐꯝꯅꯤꯅ ꯑꯇꯣꯞꯄꯗꯕꯨꯗꯤ ꯐꯪꯒꯅꯤ ꯅꯈꯣꯏ ꯑꯄꯥꯝꯕꯗꯨ ꯃꯤ ꯀꯌꯥ ꯂꯥꯛꯀꯦ ꯅꯈꯣꯏꯕꯣ ꯑꯣ ꯃꯪꯉꯥꯗꯒꯤ ꯀꯦꯖꯤ ꯑꯅꯤ ꯑꯅꯤꯇ ꯑꯣꯏꯔꯁꯨ ꯀꯦꯖꯤ ꯇꯔꯥꯅꯤ ꯅꯠꯇ꯭ꯔꯥ ꯑꯗꯨ ꯀꯦꯖꯤꯗ ꯀꯌꯥ ꯄꯤꯌꯦꯗꯤ ꯈꯪꯉꯕꯣ ꯀꯦꯖꯤꯗ ꯆꯥꯇ꯭ꯔꯨꯛ ꯄꯤꯌꯦ ꯑꯥꯎ ꯌꯦꯡꯉꯣ ꯌꯦꯡꯉꯣ ꯃꯁꯤ ꯌꯥꯝꯅ ꯍꯥꯎꯕ ꯃꯊꯦꯜꯅꯤ ꯍꯥꯏꯕꯗꯤ ꯃꯔꯥꯡ ꯀꯥꯏꯅꯁꯨ ꯐꯪꯉꯤ ꯎꯗ ꯀꯔꯤꯗ ꯆꯣꯡꯕ ꯅꯞꯄꯅꯤꯅ ꯍꯥꯎꯁꯨ ꯍꯥꯎꯕ ꯃꯥꯗꯤ ꯏꯆꯟꯗ ꯆꯟꯅꯔꯦ ꯃꯥꯟꯅꯦ ꯅꯈꯣꯏꯅ ꯆꯥꯗ꯭ꯔꯤꯕꯩ ꯈꯪꯗꯕꯩꯅꯦ ꯍꯥꯎꯋꯤ ꯍꯥꯎꯋꯤ ꯍꯣꯏ ꯍꯣꯏ ꯍꯣꯏ ꯍꯣꯏ ꯂꯥꯛꯑꯣ ꯂꯥꯛꯑꯣ ꯍꯣꯏ